ꯑꯥ ꯍꯂꯣ ꯑꯟꯇꯤ ꯍꯂꯣ ꯑꯥ ꯑꯣ ꯐꯤꯗꯣ ꯅꯪꯒꯤ ꯍꯧꯖꯤꯛꯇꯤ ꯀꯥꯂꯦꯟꯅꯤꯅ ꯃꯣꯔꯦꯒꯤ ꯐꯤ ꯑꯄꯥꯕꯗꯣ ꯈꯔ ꯌꯦꯡꯒꯦ ꯇꯧꯕ ꯀꯥꯂꯦꯟ ꯑꯣꯏꯁꯤꯜꯂꯛꯑꯅꯤꯅ ꯑꯗꯨꯒꯨꯝꯕꯗꯣ ꯑꯝꯇ ꯂꯧꯒꯦ ꯇꯧꯅꯤ ꯀꯌꯥ ꯄꯤꯔꯤꯒꯦ ꯑꯄꯥꯕꯗꯣ ꯑꯣ ꯕ꯭ꯂꯥꯡꯀꯦꯠ ꯍꯧꯖꯤꯛꯇꯤ ꯕ꯭ꯂꯥꯡꯀꯦꯠ ꯅꯨꯡꯁꯥ ꯁꯥꯔꯝꯅꯤꯅ ꯑꯗꯨꯒꯨꯝꯕꯗꯣ ꯂꯧꯔꯔꯣꯏꯕ ꯈꯔ ꯑꯄꯥꯕꯗꯣ ꯑꯥ ꯂꯥꯛꯑꯒꯅꯦ ꯌꯦꯡꯉꯒꯦ ꯀꯔꯤ ꯀꯔꯤ ꯃꯆꯨ ꯂꯩꯒꯦ ꯐꯖ ꯐꯖꯕ ꯌꯥꯎꯕ꯭ꯔꯥꯕ ꯑꯥ ꯑꯅꯧ ꯑꯅꯧꯕ ꯂꯥꯛꯑꯦꯕꯀꯣ ꯑꯗꯨꯗꯤ ꯅꯪ ꯍꯣꯔꯦꯟꯕꯧ ꯂꯩꯒꯗ꯭ꯔꯣ ꯍꯧꯖꯤꯛ ꯂꯩꯔꯤꯕꯣ ꯑꯣ ꯑꯗꯨ ꯑꯣ ꯑꯩ ꯂꯥꯛꯑꯒꯦ ꯑꯥ ꯂꯥꯛꯑꯒꯅꯦ ꯌꯦꯡꯉꯒꯦꯀꯣ ꯂꯥꯛꯑꯒꯦ ꯑꯗꯨꯒ ꯌꯦꯡꯉꯒꯦꯕꯀꯣ ꯂꯩꯔꯝꯃꯨꯀꯣ ꯑꯗꯨꯗꯤ ꯅꯪ ꯅꯪ ꯂꯩꯔꯝꯗ꯭ꯔꯗꯤ ꯅꯨꯡꯉꯥꯏꯇꯦꯕ ꯑꯣ ꯑꯣ ꯍꯣꯏ ꯍꯣꯏ ꯍꯣꯏ ꯑꯧ ꯅꯪ ꯂꯩꯔꯝꯗ꯭ꯔꯗꯤ ꯑꯃꯨꯛ ꯅꯨꯡꯉꯥꯏꯇꯦ ꯍꯣꯔꯦꯟ ꯂꯩꯔꯝꯃꯨꯀꯣ ꯑꯄꯥꯕꯁꯨ ꯂꯩꯌꯦꯕ ꯍꯧꯖꯤꯛꯁꯦ ꯀꯥꯂꯦꯟꯗ ꯏꯟꯕ ꯌꯥꯕꯗꯣ ꯑꯥ ꯍꯥꯟꯅꯒꯤ ꯑꯔꯤꯕꯗꯨꯗꯤ ꯂꯩꯇ꯭ꯔꯦꯕꯀꯣ ꯂꯥꯛꯑꯒꯦ ꯂꯥꯛꯑꯒꯦ